ꯗꯥꯏꯕꯤꯇꯤꯁ ꯍꯤꯗꯥꯛ ꯗꯥꯏꯕꯤꯇꯤꯁ ꯐꯅꯕ ꯍꯤꯗꯥꯛ ꯈꯨꯟꯒꯤ ꯍꯥꯏꯔꯗꯤ ꯐꯔꯁꯇꯅ ꯃꯪꯒ꯭ꯔꯥ ꯃꯅꯥꯁꯨ ꯐꯨꯠꯂꯒ ꯊꯛꯄ ꯌꯥꯏꯌꯦ ꯁꯤꯇꯥꯕꯣꯟ ꯃꯅꯥꯁꯨ ꯐꯨꯠꯂꯒ ꯊꯛꯄ ꯌꯥꯏꯌꯦ ꯄꯦꯔꯨꯛꯁꯨ ꯊꯛꯄ ꯌꯥꯏꯌꯦ ꯑꯗꯨꯒ ꯆꯥ ꯁꯦꯝꯕ ꯀꯥꯟꯗꯁꯨ ꯋꯤꯗꯥꯎꯠ ꯁꯨꯒꯔ ꯑꯗꯨꯒ ꯆꯝꯄ꯭ꯔꯥꯁꯨ ꯁꯨꯝꯂꯒ ꯊꯛꯄ ꯌꯥꯏꯌꯦ ꯑꯗꯨꯈꯣꯏ ꯃꯌꯥꯝ ꯂꯩꯌꯦ ꯑꯗꯨꯕꯨ ꯍꯧꯖꯤꯛ ꯑꯩꯅ ꯑꯁꯤꯃꯨꯛ ꯍꯥꯏꯕꯁꯦ ꯌꯥꯝ ꯗꯔꯀꯥꯔ ꯑꯣꯏꯌꯦ ꯗꯥꯏꯕꯤꯇꯤꯁ ꯄꯦꯁꯦꯟꯒꯤꯗꯤ ꯌꯨꯝꯗꯒꯤ ꯍꯤꯗꯥꯛꯅꯤ ꯍꯥꯏꯅ ꯍꯥꯏꯖꯅꯤꯡꯉꯤ